ꯍꯜꯂꯣ ꯚꯥꯏ ꯍꯟꯗꯛ ꯂꯥꯡꯒꯣꯜꯗ ꯀꯣꯏꯕ ꯆꯠꯂꯨꯏꯑꯦ ꯑꯗꯨꯅ ꯑꯗꯨꯛꯀꯤ ꯃꯇꯤꯛ ꯅꯨꯡꯉꯥꯏ ꯅꯥꯕ ꯚꯥꯏ ꯑꯗꯨꯅ ꯚꯥꯏ ꯍꯣꯏꯁꯨ ꯍꯟꯗꯛꯇꯤ ꯀꯣꯏꯕ ꯆꯠꯁꯤꯗꯅ ꯑꯣ ꯑꯗꯨꯅꯦ ꯑꯗꯨ ꯚꯥꯏ ꯍꯟꯗꯛꯇꯤ ꯐꯟ ꯆꯠꯁꯦ ꯑꯗꯨꯛꯀꯤ ꯃꯇꯤꯛ ꯐꯖꯩ ꯃꯥꯒꯤ ꯒꯥꯔꯗꯦꯟ ꯂꯩ ꯊꯥꯐꯝ ꯑꯗꯨ ꯃꯥꯒꯤ ꯃꯨꯔꯇꯤ ꯑꯗꯨ ꯑꯩꯈꯣꯏꯒꯤ ꯃꯥ ꯃꯥꯒꯤ ꯐꯖ ꯐꯖꯕ ꯉꯥ ꯌꯣꯛꯐꯝ ꯀꯩꯀꯩꯗꯣ ꯚꯥꯏ ꯑꯗꯨꯗꯤ ꯍꯟꯗꯛꯇꯤ ꯐꯟ ꯐꯖꯔꯦꯍꯦ ꯑꯅꯧ ꯑꯅꯧꯕ ꯁꯦꯝꯒꯠ ꯍꯧꯔꯦ ꯑꯗꯨꯅ ꯚꯥꯏ ꯈꯣꯏꯁꯨ ꯍꯟꯗꯛꯇꯤ ꯀꯣꯏꯕ ꯑꯩꯈꯣꯏ ꯄꯨꯟꯅ ꯆꯠꯃꯤꯟꯅꯁꯦ ꯑꯗꯨꯅꯦ ꯍꯟꯗꯛꯇꯤ ꯆꯠꯍꯧꯔꯁꯦꯕ ꯍꯟꯗꯛꯀꯤ ꯂꯥꯛꯀꯗꯧꯔꯤꯕ ꯖꯟꯅꯋꯥꯔꯤꯒꯤ ꯇꯨ ꯊꯥꯎꯖꯟ ꯇ꯭ꯋꯦꯟꯇꯤ ꯐꯥꯏꯚ ꯑꯗꯨꯋꯥꯏꯗ ꯀꯣ ꯑꯗ ꯑꯣꯏꯅ ꯆꯠꯍꯧꯔꯁꯦ ꯍꯣꯏ ꯊꯝꯃꯦ ꯊꯝꯃꯦ